ꯑꯩꯈꯣꯏꯒꯤ ꯂꯩꯀꯥꯏꯁꯤꯗ ꯈꯨꯡꯒꯪꯁꯤꯗ ꯁꯥꯟꯅꯔꯤꯕ ꯃꯁꯥꯟꯅ ꯃꯄꯨꯡꯑꯣꯏꯅ ꯑꯩꯈꯣꯏ ꯐꯨꯠꯕꯣꯜ ꯐꯨꯠꯕꯣꯜ ꯁꯥꯟꯅꯩ ꯑꯗꯒꯤ ꯕꯦꯠꯃꯤꯟꯇꯟ ꯁꯤꯡ ꯁꯥꯟꯅꯩ ꯍꯥꯏꯔꯤꯕ ꯃꯁꯥꯟꯅ ꯑꯗꯨꯒ ꯀ꯭ꯔꯤꯛꯀꯦꯠ ꯍꯥꯏꯔꯤꯕ ꯃꯁꯥꯟꯅ ꯑꯍꯨꯝ ꯑꯁꯤ ꯁꯥꯟꯅꯩ ꯍꯥꯏꯔꯤꯕ ꯐꯨꯠꯕꯣꯜ ꯑꯁꯤ ꯁꯥꯟꯅꯕꯗ ꯑꯩꯈꯣꯏꯒꯤ ꯌꯥꯝꯅ ꯅꯤꯡꯊꯤꯖꯅ ꯐꯖꯅ ꯁꯥꯟꯅꯩ ꯇꯧꯕꯇꯕꯨ ꯁꯥꯟꯅꯔꯤꯕ ꯐꯨꯠꯕꯣꯜ ꯑꯁꯤꯗ ꯑꯩꯈꯣꯏꯅ ꯍꯥꯞꯆꯟꯅꯤꯡꯕ ꯃꯌꯥꯝ ꯑꯇꯣꯞꯄ ꯏꯁꯇꯦꯠꯁꯤꯡ ꯑꯇꯣꯞꯞ ꯀꯟꯇ꯭ꯔꯤꯁꯤꯡꯗ ꯁꯥꯟꯅꯔꯤꯕ ꯈꯨꯠꯁꯥꯟꯅ ꯑꯗꯨꯒ ꯑꯩꯈꯣꯏ ꯈꯦꯠꯅꯩ ꯃꯔꯝꯗꯤ ꯀꯔꯤꯒꯤꯅꯣ ꯍꯥꯏꯕ ꯃꯇꯝꯗ ꯑꯩꯈꯣꯏꯁꯤꯗ ꯑꯩꯈꯣꯏꯒꯤ ꯁꯥꯟꯅꯅꯅꯕꯒꯤꯗꯃꯛ ꯑꯩꯈꯣꯏꯒꯤ ꯂꯩꯀꯥꯏꯁꯤꯒꯤ ꯑꯣꯏꯅ ꯈꯨꯡꯒꯪꯁꯤꯗ ꯑꯣꯏꯅ ꯁꯥꯟꯅꯕꯒꯤ ꯑꯗꯨꯒꯨꯝꯕ ꯈꯨꯗꯣꯡꯆꯥꯕ ꯑꯗꯨꯒꯨꯝꯕ ꯁꯥꯟꯅꯕꯨꯡ ꯃꯔꯥꯡ ꯀꯥꯏꯅ ꯂꯩꯇꯕ ꯑꯇꯣꯞꯄ ꯃꯐꯝꯁꯤꯡꯗꯅ ꯁꯥꯟꯅꯕ ꯏꯁꯇꯦꯗꯤꯌꯝ ꯐꯖ ꯐꯖꯕ ꯏꯁꯇꯦꯗꯤꯌꯝ ꯁꯥꯟꯅꯔꯣꯏꯁꯤꯡꯅ ꯁꯥꯟꯅꯕꯗ ꯀꯝꯐꯣꯔꯇꯦꯕꯜ ꯑꯣꯏꯕꯁꯤꯡ ꯂꯩ ꯑꯗꯨꯒ ꯑꯩꯈꯣꯏꯒꯤ ꯖꯒꯥꯁꯤꯗꯅ ꯁꯥꯟꯅꯔꯣꯏꯁꯤꯡꯒꯤ ꯑꯗꯨꯒꯨꯝꯕ ꯃꯐꯝꯁꯤꯡ ꯃꯔꯥꯡ ꯀꯥꯏꯅ ꯂꯩꯇꯕ ꯑꯗꯨꯝ ꯐꯤꯜ ꯑꯃꯅꯦ ꯍꯥꯏꯗꯅ ꯑꯗꯨꯝ ꯐꯤꯜ ꯑꯁꯤꯗ ꯑꯗꯨꯝ ꯁꯥꯟꯅꯗꯅ ꯈꯣꯠꯅꯗꯅ ꯑꯗꯨꯃꯥꯏꯅ ꯇꯧꯕꯅꯤ ꯑꯗꯨꯝꯕꯒꯤ ꯈꯦꯠꯅꯕ ꯑꯗꯨꯃꯗꯤ ꯂꯩ ꯑꯇꯣꯞꯄ ꯃꯐꯝꯁꯤꯡꯗ ꯁꯥꯟꯅꯔꯤꯕ ꯏꯁꯇꯦꯗꯤꯌꯝꯁꯤꯡ ꯑꯗꯨꯒ ꯑꯩꯈꯣꯏꯒꯤꯁꯤꯗ ꯂꯩꯔꯤꯁꯤꯗꯤ ꯏꯁꯇꯦꯗꯤꯌꯝꯁꯤ ꯈꯔ ꯁꯤꯇꯤ ꯑꯦꯔꯤꯌꯥꯗ ꯂꯩꯕ ꯑꯗꯨꯒ ꯈꯨꯡꯒꯪꯗ ꯍꯥꯏꯊꯔꯛꯄ ꯀꯥꯟꯗꯗꯤ ꯑꯗꯨꯒꯨꯝꯕ ꯈꯨꯗꯣꯡꯆꯥꯕꯗꯨꯃꯗꯤ ꯂꯩꯇ꯭ꯔꯦ ꯑꯗꯨꯅ ꯀ꯭ꯔꯤꯛꯀꯦꯠ ꯍꯥꯏꯔꯦ ꯀ꯭ꯔꯤꯛꯀꯦꯠꯀꯤ ꯑꯗꯨꯒꯨꯝꯕ ꯑꯩꯈꯣꯏꯒꯤꯁꯤꯗ ꯏꯁꯇꯦꯗꯤꯌꯝ ꯂꯩꯇꯩ ꯕꯦꯠꯃꯤꯟꯇꯟ ꯍꯥꯏꯔꯦ ꯑꯗꯨꯝ ꯖꯒꯥ ꯑꯃꯗ ꯁꯦꯝꯃꯒ ꯈꯣꯠꯂꯒ ꯁꯥꯟꯅꯕꯅꯤ ꯑꯇꯣꯞꯄ ꯖꯒꯥꯁꯤꯡꯗ ꯁꯥꯟꯅꯔꯤꯕ ꯑꯗꯨꯝꯅ ꯑꯩꯈꯣꯏꯒꯤ ꯃꯐꯝꯁꯤꯗꯗꯤ ꯑꯗꯨꯃꯗꯤ ꯈꯨꯗꯣꯡꯆꯥꯕꯗꯨꯃꯗꯤ ꯂꯩꯇ꯭ꯔꯦ ꯃꯗꯨ ꯈꯨꯗꯣꯡꯆꯥꯕꯗꯨ ꯂꯩꯅꯅꯕ ꯑꯩꯈꯣꯏ ꯀꯟꯅ ꯂꯩꯀꯥꯏꯒꯤ ꯁꯔꯀꯥꯔ ꯁꯤꯡꯅ ꯀꯟꯅ ꯍꯣꯠꯅꯔꯤ ꯍꯥꯏꯕ ꯇꯥꯔꯦ